ꯏꯝꯐꯥꯜ ꯍꯥꯏꯔꯤꯕ ꯁꯍꯔꯁꯦ ꯃꯅꯤꯄꯨꯔꯒꯤ ꯀꯣꯅꯨꯡ ꯑꯣꯏꯔꯨꯔꯕꯅꯤꯅ ꯃꯅꯤꯄꯨꯔꯗ ꯂꯩꯔꯤꯕ ꯆꯠꯅꯕꯤ ꯑꯃꯁꯨꯡ ꯂꯥꯏꯅꯤꯡ ꯃꯌꯥꯝꯁꯦ ꯂꯣꯏꯅꯃꯛ ꯏꯝꯐꯥꯜ ꯁꯍꯔꯗ ꯐꯪꯕꯤꯒꯅꯤ ꯃꯗꯨꯅ ꯃꯔꯝ ꯑꯣꯏꯔꯀꯥꯟꯗ ꯃꯅꯤꯄꯨꯔꯗ ꯂꯩꯔꯤꯕ ꯂꯥꯏꯅꯤꯡ ꯈ꯭ꯔꯤꯁꯇꯦꯟ ꯑꯃꯁꯨꯡ ꯏꯁꯂꯥꯝ ꯑꯗꯨꯒ ꯍꯤꯟꯗꯨ ꯑꯃꯁꯨꯡ ꯁꯅꯥꯃꯍꯤꯒꯤ ꯂꯥꯏꯅꯤꯡꯁꯤꯡꯁꯦ ꯂꯣꯏꯅ ꯐꯪꯅꯤ ꯑꯗꯨꯒ ꯈ꯭ꯔꯤꯁꯇꯦꯟꯒꯤ ꯑꯣꯏꯅꯗꯤ ꯃꯣꯏꯒꯤ ꯈ꯭ꯔꯤꯁꯇꯦꯟꯒꯤ ꯀꯨꯝꯍꯩ ꯍꯔꯥꯎ ꯃꯇꯝꯗ ꯑꯣꯏꯅ ꯃꯣꯏ ꯑꯗꯨꯝ ꯄꯥꯡꯊꯣꯛꯆꯩ ꯑꯗꯨꯒ ꯑꯩꯈꯣꯏꯒꯤ ꯍꯤꯟꯗꯨꯒꯤ ꯑꯣꯏꯅꯗꯤ ꯍꯤꯟꯗꯨꯒ ꯁꯥꯒꯣꯟꯅꯕ ꯑꯗꯨꯝ ꯅꯨꯃꯤꯠꯁꯤꯡꯗ ꯑꯩꯈꯣꯏ ꯑꯗꯨꯝ ꯃꯟꯗꯤꯔꯗꯒꯨꯝꯕ ꯆꯠꯆꯩ ꯑꯗꯨꯒ ꯁꯅꯥꯃꯍꯤꯒꯤ ꯑꯣꯏꯅ ꯃꯣꯏꯒꯤꯁꯨ ꯁꯅꯥꯃꯍꯤꯒꯤ ꯂꯥꯏꯅꯤꯡꯒꯤ ꯇꯥꯔꯤꯛ ꯑꯗꯨꯝ ꯃꯔꯨꯑꯣꯏꯕ ꯃꯇꯝꯗ ꯃꯣꯏꯒꯤ ꯁꯅꯥꯍꯃꯍꯤꯒꯤ ꯃꯟꯗꯤꯔꯁꯤꯡꯗ ꯑꯗꯨꯝ ꯃꯣꯏ ꯆꯠꯆꯩ